ꯃꯩꯇꯩꯂꯣꯟ ꯍꯥꯏꯕꯁꯦ ꯑꯗꯨꯛꯀꯤ ꯃꯇꯤꯛ ꯖꯥꯇꯤ ꯈꯨꯗꯤꯡꯃꯛꯇ ꯗꯔꯀꯥꯔ ꯑꯣꯏꯌꯦ ꯑꯩꯅ ꯍꯥꯏꯖꯅꯤꯡꯏ ꯃꯔꯝꯗꯤ ꯃꯩꯇꯩꯂꯣꯟꯁꯦ ꯌꯥꯎꯗ꯭ꯔꯗꯤ ꯑꯩꯈꯣꯏꯁꯦ ꯄꯨꯟꯖꯟꯕꯁꯨ ꯉꯝꯃꯣꯏ ꯅꯨꯡꯁꯤꯅꯕꯁꯨ ꯉꯝꯃꯣꯏ ꯃꯔꯝꯗꯤ ꯑꯩꯅ ꯃꯩꯇꯩꯂꯣꯟ ꯂꯣꯟꯂꯒ ꯑꯩꯅ ꯆꯤꯡꯃꯤ ꯑꯃꯗ ꯂꯣꯟꯂꯨꯔꯒ ꯈꯪꯗ꯭ꯔꯗꯤ ꯑꯩꯒꯤ ꯑꯦꯛꯁꯄ꯭ꯔꯦꯁ ꯑꯩꯅ ꯅꯨꯡꯁꯤꯕꯒꯤ ꯑꯦꯛꯁꯄ꯭ꯔꯦꯁꯇꯨ ꯃꯉꯣꯟꯗ ꯈꯪꯗ꯭ꯔꯗꯤ ꯑꯗꯨ ꯀꯥꯟꯅꯗꯦ ꯑꯗꯨꯅ ꯃꯩꯇꯩꯂꯣꯟꯁꯦ ꯌꯥꯔꯤꯕ ꯃꯈꯩ ꯈꯪꯅꯉꯥꯏ ꯍꯣꯠꯅꯃꯤꯟꯅꯁꯤ ꯁꯞꯄꯣꯁ ꯑꯩꯈꯣꯏꯅ ꯀꯔꯤꯒꯨꯝꯕ ꯃꯩꯇꯩꯂꯣꯟꯁꯦ ꯈꯪꯗ꯭ꯔꯗꯤ ꯄꯣꯠ ꯆꯥꯅꯤꯡꯉꯁꯨ ꯄꯣꯠ ꯂꯩꯅꯤꯡꯉꯁꯨ ꯊꯕꯛ ꯇꯧꯅꯤꯡꯉꯁꯨ ꯃꯩꯇꯩꯂꯣꯟꯁꯤꯅ ꯂꯣꯏꯅꯃꯛ ꯄꯨꯟꯖꯟꯍꯜꯂꯤ ꯑꯗꯨꯅ ꯌꯥꯔꯤꯃꯇꯤꯛ ꯑꯩꯈꯣꯏꯁꯦ ꯃꯩꯇꯩꯂꯣꯟ ꯑꯁꯦ ꯈꯪꯅꯕ ꯍꯣꯠꯅꯖꯁꯤ ꯃꯔꯝꯗꯤ ꯀꯔꯤꯒꯨꯝꯕ ꯑꯩꯈꯣꯏꯅ ꯂꯝ ꯑꯊꯥꯞꯄꯗ ꯀꯗꯥꯏꯒꯨꯝꯕ ꯑꯇꯣꯞꯄ ꯑꯃ ꯆꯠꯄꯗꯁꯨ ꯃꯤꯔꯝꯗ ꯆꯠꯂꯁꯨ ꯑꯩ ꯃꯩꯇꯩꯂꯣꯟ ꯂꯣꯟꯕ ꯑꯃꯒ ꯊꯦꯡꯅꯔꯨꯔꯗꯤ ꯑꯗꯨꯛꯀꯤ ꯃꯇꯤꯛ ꯍꯥꯔꯥꯎꯖꯩ ꯑꯩꯒꯤ ꯃꯤ ꯑꯩꯒꯤ ꯏꯃꯨꯡꯗꯧꯅ ꯈꯟꯗꯨꯅ ꯑꯋꯥ ꯅꯨꯡꯉꯥꯏꯕꯗꯨ ꯐꯣꯡꯗꯣꯛꯄ ꯉꯝꯃꯦꯕ ꯑꯩ ꯑꯋꯥꯕꯗꯨꯁꯨ ꯑꯩ ꯆꯠꯐꯝ ꯈꯪꯗ꯭ꯔꯦ ꯂꯝꯃꯥꯡꯅꯔꯦ ꯆꯥꯐꯝ ꯇꯨꯝꯐꯝ ꯑꯝꯇ ꯁꯤꯟꯕꯤꯌꯨ ꯍꯥꯏꯔꯁꯨ ꯑꯩ ꯏꯁꯥ ꯒꯤ ꯃꯤꯗꯧꯅ ꯈꯟꯗꯨꯅ ꯂꯣꯟꯗꯨꯅ ꯑꯩꯈꯣꯏꯕꯨ ꯄꯨꯟꯖꯟꯅꯍꯜꯂꯦꯕ ꯑꯗꯨꯅ ꯑꯩꯅ ꯂꯣꯟꯕꯨ ꯈꯪꯎꯕꯒꯤ ꯃꯤꯅ ꯅꯨꯡꯁꯤꯔꯛꯄꯅꯦꯕ ꯂꯣꯟꯗꯨ ꯈꯪꯅꯕꯒꯤ ꯐꯥꯎꯅꯕꯒꯤ ꯑꯗꯨꯅ ꯌꯥꯔꯤꯃꯇꯤꯛ ꯑꯩꯈꯣꯏ ꯂꯣꯟꯁꯤ ꯈꯪꯅꯉꯥꯏ ꯍꯣꯠꯅꯁꯤ ꯑꯩꯅ ꯍꯥꯏꯅꯤꯡꯏ